ꯑꯩꯅ ꯂꯝꯖꯦꯟ ꯆꯦꯟꯕ ꯅꯠꯇ꯭ꯔꯒꯅ ꯍꯛꯆꯥꯡ ꯁꯥꯖꯦꯟ ꯇꯧꯕ ꯃꯇꯝꯗ ꯑꯗꯨ ꯍꯧꯗ꯭ꯔꯤꯉꯩꯒꯤ ꯃꯃꯥꯡꯗ ꯄꯨꯡ ꯑꯃꯔꯣꯝ ꯋꯥꯠꯂꯤꯉꯩ ꯃꯇꯝꯗ ꯑꯩꯍꯥꯛ ꯏꯁꯤꯡ ꯈꯔ ꯈꯔꯗꯤ ꯊꯛꯏ ꯌꯥꯝꯅ ꯊꯛꯆꯜꯂꯕꯗꯤ ꯏꯁꯥꯗ ꯅꯨꯡꯉꯥꯏꯇꯕ ꯍꯥꯏꯕꯗꯤ ꯏꯁꯤꯡ ꯊꯛꯆꯜꯂꯨꯕꯗꯨꯅ ꯃꯔꯝ ꯑꯣꯏꯔꯒ ꯄꯨꯛ ꯂꯨꯝꯕꯅꯆꯤꯡꯕ ꯇꯧꯔꯛꯀꯗ꯭ꯔꯥ ꯍꯥꯏꯕ ꯑꯃꯗꯤ ꯇꯧꯔꯛꯄ ꯌꯥꯕꯒꯤ ꯑꯣꯏꯊꯣꯛꯄꯁꯨ ꯂꯩꯕ ꯃꯔꯝꯅ ꯑꯩ ꯌꯥꯅꯗꯤ ꯊꯛꯆꯟꯗꯦ ꯑꯁꯨꯝꯅ ꯑꯩꯍꯥꯛ ꯅꯨꯡꯇꯤꯒꯤ ꯁꯥꯖꯦꯜ ꯈꯔ ꯈꯔꯗꯤ ꯑꯗꯨꯃꯛ ꯇꯧꯋꯤ ꯂꯝꯖꯦꯜꯁꯨ ꯆꯦꯜꯂꯤ ꯑꯁꯨꯝꯅ ꯆꯦꯜꯂꯨꯔꯒ ꯑꯩꯅ ꯍꯨꯃꯥꯡ ꯇꯥꯍꯜꯂꯕ ꯃꯇꯨꯡ ꯍꯜꯂꯛꯄ ꯃꯇꯝꯗ ꯑꯩꯒꯤ ꯍꯛꯆꯥꯡꯗ ꯅ꯭ꯌꯨꯇ꯭ꯔꯤꯁꯟ ꯑꯣꯏꯅ ꯑꯩꯅ ꯄ꯭ꯔꯣꯇꯤꯟ ꯑꯃꯗꯤ ꯌꯦꯔꯨꯝꯅꯆꯤꯡꯕꯁꯤꯡ ꯆꯥꯗꯨꯅ ꯏꯁꯥꯕꯨ ꯋꯥꯔꯨꯔꯕ ꯆꯣꯛꯊꯔꯨꯕ ꯑꯗꯨ ꯐꯅꯕ ꯑꯃꯗꯤ ꯍꯛꯆꯥꯡꯗ ꯑꯩꯒꯤ ꯍꯨꯃꯥꯡ ꯇꯥꯍꯟꯈꯤꯕ ꯑꯩꯅ ꯋꯥꯔꯨꯕ ꯇꯧꯔꯨꯕ ꯑꯗꯨꯒꯤ ꯑꯣꯏꯅ ꯑꯩꯅ ꯍꯥꯏꯔꯤꯕ ꯆꯤꯟꯖꯥꯛꯁꯤꯡ ꯑꯁꯤ ꯁꯤꯖꯤꯟꯅꯩ